ꯍꯂꯣ ꯑꯧ ꯃꯥꯅꯦ ꯁꯪꯒꯣꯝ ꯌꯣꯟꯕꯗꯨꯅꯦ ꯁꯪꯒꯣꯝ ꯀꯔꯤ ꯇꯧꯔꯒꯦ ꯁꯪꯒꯣꯝ ꯑꯦ ꯑꯩꯈꯣꯏꯒꯤ ꯁꯪꯒꯣꯝ ꯑꯩꯈꯣꯏꯒꯤ ꯄ꯭ꯔꯣꯗꯛ ꯑꯣꯏꯔꯤꯖꯥꯠꯂ ꯑꯇꯣꯞꯄꯒꯤꯔꯣ ꯑꯣ ꯑꯩꯈꯣꯏꯒꯤꯗꯤ ꯌꯥꯝ ꯐꯕ ꯀ꯭ꯋꯥꯂꯤꯇꯤ ꯑꯩꯈꯣꯏꯒꯤ ꯆꯦꯛ ꯇꯧꯔꯒ ꯄꯤꯕꯅꯦ ꯀꯃꯥꯏ ꯇꯧꯔꯤꯅꯣ ꯑꯗꯨꯗꯤ ꯁꯣꯏꯈꯤꯕ ꯑꯣꯏꯔꯝꯕꯁꯨ ꯌꯥꯏ ꯍꯣꯏ ꯍꯣꯏ ꯁꯣꯏꯗꯅ ꯇꯧꯖꯒꯦ ꯁꯣꯏ ꯇꯧꯖꯒꯦ ꯋꯥꯔꯧꯕꯤꯕ ꯌꯥꯗꯦ